ꯌꯥꯝꯅ ꯁꯦꯟꯅꯕ ꯗꯔꯀꯥꯔ ꯑꯣꯏꯕ ꯄꯥꯝꯕꯤꯁꯤꯡꯁꯦ ꯑꯩꯍꯥꯛꯀꯤ ꯃꯅꯥ ꯃꯁꯤꯡꯁꯤꯡ ꯈꯔꯗꯤ ꯑꯗꯨꯃꯥꯏ ꯑꯣꯏꯌꯦ ꯑꯩꯍꯥꯛ ꯍꯧꯖꯤꯛ ꯑꯩꯍꯥꯛꯀꯤ ꯇꯣꯃꯥꯇꯣꯒꯨꯝꯕꯁꯨ ꯋꯥꯇꯔꯃꯦꯂꯣꯟꯒꯨꯝꯕ ꯑꯗꯨꯒꯨꯝꯕꯁꯦ ꯌꯥꯝꯅ ꯌꯥꯝꯅ ꯁꯦꯟꯅꯕ ꯗꯔꯀꯥꯔ ꯑꯣꯏꯕ ꯄꯥꯝꯕꯤꯁꯤꯡꯅꯤ ꯍꯧꯖꯤꯛ ꯑꯩꯍꯥꯛꯅ ꯗꯔꯀꯥꯔ ꯑꯣꯏꯔꯤꯕ ꯄꯥꯝꯕꯤꯁꯤꯡꯁꯦ ꯍꯩꯒꯤ ꯄꯥꯝꯕꯤ ꯑꯃ ꯍꯩꯒꯤ ꯄꯥꯝꯕꯤ ꯅꯠꯇ꯭ꯔꯒ ꯑꯩꯍꯥꯛꯀꯤ ꯍꯥꯔꯗꯤ ꯚꯦꯖꯤꯇꯦꯕꯜꯁ ꯀ꯭ꯔꯣꯞ ꯃꯅꯥ ꯃꯁꯤꯡ ꯍꯥꯔꯗꯤ ꯑꯣꯏꯕ ꯃꯅꯥ ꯃꯁꯤꯡ ꯑꯩꯍꯥꯛ ꯈꯥꯃꯦꯟꯒꯨꯝꯕ ꯑꯈꯥꯕ ꯑꯈꯥꯕ ꯈꯥꯃꯦꯟꯒꯨꯝꯕ ꯅꯠꯇ꯭ꯔꯒ ꯑꯩꯈꯣꯏꯒꯤ ꯀꯣꯕꯤ ꯑꯣꯏꯕ ꯑꯩꯍꯥꯛꯀꯤ ꯍꯩ ꯄꯥꯝꯕꯤ ꯃꯌꯥꯝ ꯑꯗꯨꯝ ꯐꯖꯅ ꯌꯥꯝ ꯇꯣꯏꯅ ꯁꯦꯟꯅꯗ꯭ꯔꯁꯨ ꯑꯗꯨꯝ ꯌꯥꯝ ꯐꯖꯅ ꯍꯧꯕ ꯉꯝꯃꯦ ꯑꯗꯨꯒꯨꯝꯕꯗꯤ ꯑꯩꯍꯥꯛꯄꯨ ꯑꯩꯍꯥꯛꯀꯤ ꯃꯇꯝꯗꯨ ꯃꯇꯝꯗꯨꯁꯨ ꯌꯧꯗꯕꯤꯗ ꯑꯩꯍꯥꯛꯅ ꯑꯍꯥꯎꯕ ꯍꯩ ꯃꯣꯏꯒꯤ ꯃꯅꯥ ꯃꯁꯤꯡꯗꯨ ꯑꯩꯍꯥꯛꯅ ꯐꯖꯅ ꯂꯣꯛꯂꯒ ꯆꯥꯕ ꯅꯨꯡꯉꯥꯏꯕ ꯑꯗꯨꯃꯛ ꯐꯪꯉꯦ ꯑꯇꯣꯞꯄꯁꯤꯡꯗꯤ ꯌꯥꯝꯅ ꯁꯤ ꯁꯦꯟꯅꯕ ꯗꯔꯀꯥꯔ ꯑꯣꯏꯕꯁꯤꯡꯗꯤ ꯑꯩꯍꯥꯛꯁꯨ ꯋꯥꯏꯌꯦ ꯏꯪꯈꯣꯜ ꯑꯗꯨꯒꯨꯝꯕ ꯁꯦꯝꯕꯁꯦ ꯑꯩꯍꯥꯛ ꯑꯋꯥꯕ ꯐꯪꯉꯦ ꯑꯗꯨꯕꯨ ꯍꯣꯏ ꯍꯣꯏ ꯃꯣꯏꯒꯤ ꯍꯩꯒꯨꯝꯕ ꯂꯣꯛꯄ ꯃꯇꯝꯗꯗꯤ ꯑꯩꯍꯥꯛ ꯅꯨꯡꯉꯥꯏꯕꯗꯤ ꯑꯃ ꯐꯪꯉꯦ